ꯃꯌꯥꯝ ꯁꯉꯥꯏꯒꯤ ꯇꯦꯕ꯭ꯂꯦꯠ ꯍꯟꯗꯛ ꯑꯅꯧꯕ ꯑꯝ ꯊꯣꯛꯄꯗꯣ ꯑꯩꯅ ꯑꯩꯈꯣꯏꯒꯤ ꯏꯔꯝꯗꯝꯗ ꯁꯥꯕ ꯗꯦꯕ꯭ꯂꯞ ꯇꯧꯕ ꯇꯦꯕ꯭ꯂꯦꯠ ꯑꯣꯏꯕꯗꯨꯗ ꯔꯤꯕ꯭ꯌꯨ ꯇꯧꯒꯦꯅ ꯑꯩ ꯑꯃꯨꯛꯇꯪ ꯌꯦꯡꯒꯦꯅ ꯂꯧꯕꯅꯦꯕꯀꯣ ꯑꯗꯣ ꯑꯩꯁꯨ ꯈꯤꯇꯪꯗꯤ ꯆꯤꯡꯅꯩ ꯍꯥꯏꯗꯤ ꯑꯩꯈꯣꯏꯒꯤ ꯇꯦꯛꯅꯣꯂꯣꯖꯤꯒꯤ ꯃꯇꯥꯡꯗꯗꯤ ꯃꯅꯤꯄꯨꯔꯁꯦ ꯀꯩꯁꯨ ꯌꯥꯝꯅ ꯈꯨꯃꯥꯡ ꯆꯥꯎꯁꯟꯕ ꯑꯣꯏꯗ꯭ꯔꯤꯕꯅꯤꯅ ꯑꯗꯨꯗ ꯈꯤꯇꯪ ꯆꯤꯡꯅ ꯆꯤꯡꯅꯅ ꯌꯦꯡꯇꯗꯤ ꯌꯦꯡꯅꯤꯡꯉꯒꯦꯅ ꯑꯩꯅ ꯌꯦꯡꯅꯤꯡꯃꯟꯗꯅ ꯂꯩꯕꯅꯦꯕꯀꯣ ꯑꯗꯣ ꯌꯥꯝꯅ ꯊꯤꯅ ꯑꯩꯅ ꯈꯜꯂꯨꯕꯗꯨꯗꯒꯤ ꯍꯦꯟꯅ ꯐꯔꯒ ꯂꯩꯔꯝꯃꯦ ꯕꯦꯇ꯭ꯔꯤꯒꯁꯦ ꯑꯩꯅ ꯈꯜꯂꯤꯗꯨꯗꯒꯤ ꯍꯦꯟꯅ ꯌꯥꯝ ꯊꯤꯅ ꯈꯥꯡꯉꯦ ꯑꯣꯕꯔꯍꯤꯇꯤꯡ ꯇꯧꯕ ꯈꯣꯠꯄ ꯑꯩꯈꯣꯏꯒꯤ ꯑꯅꯧꯕ ꯇꯦꯕ꯭ꯂꯦꯠ ꯀꯝꯄꯦꯅꯤꯁꯤꯡꯅ ꯇꯧꯕꯗ ꯑꯣꯕꯔꯍꯤꯇꯤꯡ ꯄ꯭ꯔꯣꯕ꯭ꯂꯦꯝꯒꯨꯝꯕ ꯂꯩꯕꯗꯣ ꯑꯃꯠꯇ ꯂꯩꯇꯦ ꯍꯧꯖꯤꯛꯐꯥꯎ ꯁꯤꯖꯤꯟꯅꯕꯗ ꯑꯦꯟꯗ꯭ꯔꯣꯏꯠ ꯃꯣꯏꯅ ꯍꯥꯞꯄꯤꯗꯨꯁꯨ ꯑꯗꯨꯝ ꯁ꯭ꯇꯣꯛꯀ ꯆꯞ ꯃꯥꯟꯅꯩ ꯌꯥꯝꯅ ꯐ꯭ꯔꯤ ꯑꯣꯏ ꯀꯩꯝꯇ ꯑꯦꯠ ꯅꯨꯡ ꯀꯩꯝꯇ ꯌꯥꯎꯗꯦ ꯌꯥꯝ ꯅꯨꯡꯉꯥꯏ ꯁꯣꯞꯋꯦꯔ ꯌꯥꯝ ꯁ꯭ꯃꯨꯠ ꯑꯣꯏ ꯑꯩꯅ ꯃꯁꯦ ꯂꯥꯏꯔꯤꯛ ꯇꯝꯃꯤꯕ ꯑꯉꯥꯡꯁꯤꯡꯅꯁꯨ ꯁꯤꯖꯤꯟꯅꯕꯗ ꯌꯥꯝꯅ ꯅꯨꯡꯉꯥꯏꯒꯅꯤ ꯑꯗꯣ ꯑꯩ ꯏꯁꯥꯁꯦ ꯑꯁꯦꯡꯕꯒꯤꯗꯤ ꯂꯥꯏ ꯌꯦꯛꯄꯅꯦ ꯑꯗꯨꯅ ꯑꯩꯅ ꯄꯦꯟꯇꯤꯡꯒꯤ ꯑꯣꯏꯅ ꯀꯌꯥꯃꯨꯛ ꯌꯥꯝꯅ ꯅꯨꯡꯉꯥꯏꯒꯦꯅ ꯌꯦꯡꯕꯅꯦ ꯑꯗꯣ ꯃꯣꯏ ꯃꯁꯥꯅ ꯗꯦꯕꯂꯞ ꯇꯧꯖꯕ ꯁ꯭ꯇꯥꯏꯂꯁ ꯑꯃ ꯍꯥꯞꯄꯛꯄꯗꯣ ꯑꯗꯨꯗꯨꯁꯨ ꯌꯥꯝꯅ ꯁꯦꯟꯁꯤꯇꯤꯞ ꯑꯣꯏ ꯂꯣ ꯂꯦꯇꯦꯟꯁꯤ ꯐꯖꯅ ꯂꯩ ꯅꯨꯡꯉꯥꯏ ꯑꯗꯨꯝ ꯑꯗꯨꯒ ꯑꯦꯟꯗ꯭ꯔꯣꯏꯠꯀꯤ ꯑꯅꯝꯕ ꯄꯦꯟꯇꯤꯡꯒꯤ ꯀꯩꯒꯤ ꯊꯣꯛꯂꯛꯄ ꯑꯦꯞꯁ ꯈꯨꯗꯤꯡꯃꯛ ꯂꯣꯏꯅ ꯏꯂꯥꯏ ꯂꯥꯏꯅ ꯌꯥꯝ ꯁ꯭ꯃꯨꯠ ꯑꯣꯏꯅ ꯔꯟ ꯇꯧꯕ ꯉꯝꯃꯦ ꯑꯩꯒꯤ ꯑꯣꯏꯅꯗꯤ ꯁꯤꯒꯤ ꯇꯦꯕ꯭ꯂꯦꯠꯁꯦ ꯃꯣꯏꯅ ꯄꯤꯔꯤꯕ ꯄ꯭ꯔꯥꯏꯁ ꯔꯦꯟꯁꯁꯤꯗ ꯍꯥꯏꯔꯨꯔꯒꯗꯤ ꯌꯥꯝꯅ ꯊꯤꯅ ꯐꯔꯦ ꯍꯥꯏꯅ ꯍꯥꯏꯅꯤꯡꯉꯦ